ꯑꯥ ꯍꯜꯂꯣ ꯎꯋꯤ ꯅꯨꯡꯉꯥꯏꯔꯤꯕꯣ ꯍꯣꯏ ꯅꯨꯡꯉꯥꯏꯔꯤꯌꯦ ꯑꯥ ꯑꯗꯨ ꯍꯧꯖꯤꯛꯀꯥꯟꯁꯤ ꯑꯥ ꯀꯥꯏ ꯂꯩꯕ ꯅꯨꯡꯉꯥꯏꯔꯤꯌꯦ ꯅꯨꯡꯉꯥꯏꯔꯤꯌꯦ ꯅꯨꯡꯉꯥꯏ ꯍꯥꯏꯕ ꯇꯥꯏꯅꯦ ꯍꯣꯏ ꯎꯝ ꯑꯗꯨ ꯀꯗꯥꯏ ꯂꯩꯕꯅꯣ

ꯑꯩꯗꯤ ꯁꯦꯅꯥꯄꯇꯤꯗ ꯂꯩꯌꯦ ꯑꯗꯨ ꯀꯣꯏꯔꯛꯎꯅ ꯀꯣꯏꯔꯛꯑꯣꯕ ꯑꯥ ꯎꯗꯕꯁꯨ ꯀꯨꯏꯔꯦ ꯎꯝ ꯎꯝ ꯎꯝ ꯑꯗꯨ ꯀꯔꯤ ꯀꯔꯤ ꯇꯧꯒꯦ ꯍꯥꯏ ꯈꯟꯕ ꯅꯪꯗꯤ ꯎꯝ ꯍꯣꯏꯅꯦ ꯍꯣꯏ ꯑꯗꯨ ꯅꯣꯏꯗ ꯅꯣꯡ ꯆꯨꯕ꯭ꯔꯥ ꯍꯧꯖꯤꯛ ꯀꯥꯟ ꯅꯣꯡ ꯆꯧꯕ꯭ꯔꯥ ꯑꯣ ꯑꯣ ꯑꯠꯆꯥ ꯑꯠꯆꯥ ꯑꯩꯈꯣꯏꯗꯗꯤ ꯍꯩꯁ ꯁꯦꯅꯥꯄꯇꯤꯗꯗꯤ ꯗꯤꯀꯣ ꯅꯣꯡ ꯆꯨꯕꯗꯨꯅ ꯌꯥꯗ꯭ꯔꯦ ꯑꯗꯨꯒ ꯀꯩꯅꯣ ꯅꯣꯡ ꯆꯨꯃꯟꯕꯒꯤ ꯀꯩꯅꯣ ꯇꯨꯔꯦꯟꯁꯤꯡꯁꯨꯀꯣ ꯆꯥꯎꯗꯅ ꯂꯥꯛꯞ ꯑꯗꯣ ꯌꯨꯝꯐꯝꯁꯨ ꯀꯩꯅꯣ ꯂꯧꯁꯤꯡꯁꯨ ꯀꯣ ꯀꯔꯤ ꯀꯔꯤꯔ ꯂꯣꯏꯅꯃꯛ ꯄꯨꯈ꯭ꯔꯦ ꯏꯁꯤꯡꯅ ꯍꯧꯖꯤꯛꯀꯥꯟ ꯀ꯭ꯂꯥꯏꯃꯦꯠꯁꯦ ꯌꯥꯗ꯭ꯔꯦ ꯎꯝ ꯑꯁ ꯅꯣꯏꯗ ꯅꯣꯡ ꯁꯥꯏ ꯍꯥꯏꯕꯗꯨ ꯅꯨꯡꯉꯥꯏꯍꯦ ꯑꯩꯈꯣꯏꯗ ꯅꯣꯡ ꯆꯨꯃꯟꯕꯒꯤꯀꯣ ꯂꯩꯕꯗꯨ ꯈꯔ ꯀꯩꯅꯣ ꯎꯝ ꯑꯥ ꯑꯗꯨꯗꯤ ꯐꯩꯅꯦ

ꯍꯣꯏꯅꯦ ꯑꯁ ꯍꯟꯗꯛ ꯀ꯭ꯂꯥꯏꯃꯦꯠꯁꯦ ꯀꯔꯝ ꯀꯔꯤꯒꯤꯔ ꯑꯗꯨꯝ ꯇꯧꯈ꯭ꯔꯦ ꯐꯠꯇꯦꯀꯣ ꯍꯣꯏ ꯑꯩꯈꯣꯏꯅꯁꯨ ꯑꯩꯈꯣꯏ ꯃꯤ ꯃꯤꯁꯤꯡꯅꯁꯨ ꯑꯣꯏꯔꯝꯕ ꯌꯥꯏ ꯑꯣꯏꯔꯃꯃꯦ ꯍꯥꯏꯅ ꯑꯩꯗꯤ ꯈꯜꯂꯦ ꯀꯩꯅꯣ ꯈꯨꯟꯒꯤ ꯃꯤꯅ ꯀꯔꯤ ꯀꯔꯤꯔ ꯎꯝ ꯇꯧꯕꯗꯤꯀꯣ

ꯍꯣꯏ ꯍꯣꯏ ꯀꯣꯏꯕ ꯂꯥꯛꯀꯦ ꯑꯗꯣ ꯑꯗꯣ ꯍꯟꯗꯛ ꯀ꯭ꯂꯥꯏꯃꯦꯠꯁꯦ ꯐꯠꯇꯕꯒꯤꯀꯣ ꯎꯝ ꯂꯥꯛꯀꯦ ꯑꯗꯨꯗꯤ ꯅꯣꯏꯁꯨ ꯀꯣꯏꯔꯛꯄ ꯂꯥꯛꯑꯣ ꯑꯥ ꯎꯝ ꯑꯁ ꯍꯟꯗꯛ ꯅꯣꯡ ꯆꯨꯕ ꯀꯥꯟꯗ ꯑꯩꯈꯣꯏ ꯀꯩꯅꯣ ꯑꯩꯈꯣꯏ ꯂꯧ ꯂꯤꯡꯕꯗꯨꯀꯣ ꯂꯣꯏꯅꯃꯛ ꯄꯨꯈ꯭ꯔꯦꯅꯦ ꯑꯗꯨꯝ ꯑꯥ ꯑꯅꯤ ꯀꯩꯅꯣ ꯂꯧꯗꯨ ꯑꯅꯤꯅꯦꯕ ꯀꯔꯝ ꯍꯥꯏꯅ ꯍꯥꯏꯒꯦꯔ ꯀꯝꯄꯥꯔꯠꯃꯦꯟꯗꯨꯀꯣ ꯑꯅꯤꯅꯦꯕ ꯑꯗꯨ ꯑꯃꯗꯤ ꯑꯁ ꯐꯖꯅ ꯆꯠꯈ꯭ꯔꯦ

ꯍꯟꯗꯛ ꯅꯣꯡ ꯆꯨꯕꯗꯨꯅ ꯎꯝ ꯍꯣꯏ ꯃꯥꯡꯈ꯭ꯔꯦ ꯎꯝ ꯍꯟꯗꯛꯁꯦ ꯐꯖꯅ ꯃꯥꯡꯈ꯭ꯔꯦ ꯎꯝ ꯑꯗꯨꯒ ꯍꯧꯖꯤꯛ ꯀꯥꯟꯗꯨ ꯐꯖꯅ ꯅꯣꯡ ꯀꯩꯅꯣ ꯅꯨꯡꯁꯥ ꯁꯥꯕ ꯍꯧꯈ꯭ꯔꯦꯅꯦ ꯑꯃꯨꯛꯀ ꯍꯣꯏ ꯑꯥ ꯑꯍꯤꯡꯗꯁꯨ ꯀꯩꯅꯣ ꯁꯥꯕꯗꯨ

ꯌꯥꯝ ꯁꯥꯏꯌꯦ ꯍꯣꯏ ꯍꯣꯏ ꯅꯪꯁꯨ ꯅꯨꯡꯉꯥꯏꯅ ꯂꯩꯌꯣ ꯍꯧꯖꯤꯛ ꯀꯥꯟꯗꯤ ꯀꯤꯌꯥꯔ ꯇꯧꯕꯗꯨꯅ ꯐꯩꯌꯦ ꯅꯁꯥ ꯅꯁꯥꯅ ꯎꯝ ꯎꯝ ꯍꯣꯏ ꯍꯣꯏ ꯑꯗꯨꯃꯥꯏꯅ ꯇꯧꯁꯦ ꯑꯗꯨ ꯅꯪꯁꯨ ꯅꯨꯡꯉꯥꯏꯅ ꯂꯩꯌꯨꯛꯣ ꯎꯝ ꯍꯣꯏ ꯍꯣꯏ ꯇꯣ ꯑꯗꯨꯗꯤ ꯊꯝꯃꯒꯦ ꯍꯌꯦꯡ ꯑꯅꯤꯔꯛ ꯑꯗꯨꯝ ꯈꯨꯝꯅꯁꯤꯀꯣ ꯄꯥꯎ ꯐꯥꯎꯅꯁꯦꯕ ꯍꯣꯏ ꯍꯣꯏ ꯑꯗꯨꯗꯤ ꯊꯝꯃꯒꯦ ꯎꯝ ꯎꯝ ꯆꯥ ꯆꯥ